ꯑꯩꯒꯤ ꯋꯥꯈꯜꯂꯣꯟꯗ ꯈꯨꯡꯒꯪꯒꯤ ꯃꯤꯌꯥꯝꯁꯤꯡꯗ ꯂꯧꯎ ꯁꯤꯡꯎꯒꯤ ꯏꯟꯗꯁꯇ꯭ꯔꯤ ꯐꯒꯠꯍꯟꯅꯕꯒꯤꯗꯃꯛꯇ ꯁꯔꯀꯥꯔꯒꯤ ꯃꯥꯏꯀꯩꯗꯒꯤ ꯑꯍꯦꯟꯕ ꯃꯤꯠꯌꯦꯡ ꯆꯪꯕꯤꯔꯛꯄ ꯑꯃꯗꯤ ꯃꯇꯤꯛ ꯆꯥꯕ ꯁꯦꯟꯐꯝꯁꯤꯡ ꯊꯥꯗꯕꯤꯔꯛꯄ ꯑꯁꯤ ꯇꯉꯥꯏꯐꯗꯕ ꯑꯃ ꯑꯣꯏꯔꯤ ꯑꯗꯨꯒ ꯂꯧꯃꯤꯁꯤꯡꯅꯁꯨ ꯂꯧ ꯑꯗꯨꯅ ꯂꯩꯔꯝꯂꯤꯕ ꯃꯐꯝꯁꯤꯡ ꯑꯁꯤꯗ ꯁ꯭ꯀꯨꯜ ꯀꯣꯂꯦꯖ ꯏꯟꯗꯁꯇ꯭ꯔꯤꯅꯆꯤꯡꯕ ꯁꯤꯡ ꯁꯥꯒꯠꯂꯛꯇꯨꯅ ꯂꯧꯎ ꯁꯤꯡꯎꯕꯒꯤ ꯃꯐꯝꯁꯤꯡ ꯑꯁꯤ ꯃꯥꯡꯍꯜꯂꯛ ꯃꯥꯡꯍꯜꯂꯛꯂꯤꯕꯒꯤ ꯃꯔꯝ ꯑꯁꯤ ꯊꯥꯗꯣꯛꯇꯨꯅ ꯂꯧꯎ ꯁꯤꯡꯎꯕ ꯌꯥꯕ ꯃꯐꯝ ꯑꯣꯏꯅ ꯊꯝꯅꯕꯒꯤꯗꯃꯛꯇ ꯇꯉꯥꯢꯐꯗꯕ ꯀꯌꯥ ꯑꯃ ꯂꯩꯔꯛꯂꯤ ꯃꯔꯝ ꯑꯁꯤꯅ ꯁꯔꯀꯥꯔꯒꯤ ꯃꯥꯏꯀꯩꯗꯒꯤꯁꯨ ꯑꯍꯦꯟꯕ ꯃꯤꯠꯌꯦꯡ ꯆꯪꯕꯤꯗꯨꯅ ꯑꯁꯤꯒꯨꯝꯕ ꯇꯧꯔꯤꯕ ꯃꯤꯑꯣꯏꯁꯤꯡꯒꯤ ꯃꯊꯛꯇ ꯆꯩꯔꯥꯛ ꯄꯤꯕꯤꯗꯨꯅ ꯃꯤꯠꯌꯦꯡ ꯆꯪꯕꯤꯔꯒꯗꯤ ꯏꯔꯤꯛ ꯂꯧꯎ ꯁꯤꯡꯎꯕꯒꯤ ꯂꯝꯗ ꯍꯦꯟꯅ ꯈꯨꯃꯥꯡ ꯆꯥꯎꯁꯟꯕ ꯂꯩꯕꯥꯛ ꯑꯃ ꯍꯥꯏꯕꯗꯨ ꯁꯣꯏꯗꯅ ꯑꯣꯏꯔꯛꯀꯅꯤ